ꯃꯅꯤꯄꯨꯔꯗ ꯃꯔꯨ ꯑꯣꯏꯅ ꯐꯟꯗꯤꯡ ꯇꯧꯕ ꯌꯥꯕ ꯑꯁꯤ ꯔꯤꯂꯤꯐ ꯐꯟꯗꯤꯡ ꯑꯁꯤꯅ ꯃꯔꯨ ꯑꯣꯏꯅ ꯇꯧꯕ ꯉꯝꯃꯦ ꯀꯔꯤꯅꯣ ꯍꯥꯏꯔꯒ ꯃꯅꯤꯄꯨꯔꯗ ꯁꯤ ꯐ꯭ꯂꯠ ꯏꯁꯤꯡꯁꯤ ꯊꯣꯛꯀꯟꯕꯅꯤꯅꯦ ꯄꯥꯕ꯭ꯂꯤꯛ ꯐꯟꯗꯤꯡ ꯃꯌꯥꯝꯗ ꯐꯟ ꯊꯤꯕ ꯆꯠꯄꯗ ꯁꯤ ꯀꯅꯥꯅꯁꯨ ꯄꯤꯔꯣꯏ ꯍꯥꯏꯗꯕꯅꯤ ꯑꯗꯨꯅ ꯄꯥꯕ꯭ꯂꯤꯛ ꯐꯟꯗꯤꯡ ꯑꯁꯤ ꯌꯥꯝ ꯏꯂꯥꯏ ꯂꯥꯏꯌꯦ ꯕ꯭ꯌꯨꯖꯤꯅꯦꯁꯀꯤ ꯃꯇꯥꯡ ꯋꯥꯔꯤꯗꯤ ꯉꯥ ꯊꯤꯔꯒ ꯌꯣꯟꯕ ꯑꯁꯤꯅ ꯃꯔꯨ ꯑꯣꯏꯕꯅꯤ ꯃꯅꯤꯄꯨꯔꯁꯤ ꯉꯥꯗꯒꯤ ꯌꯥꯝ ꯐꯥꯎꯔꯤꯕ ꯏꯁꯇꯦꯠ ꯑꯃꯅꯤ ꯑꯗꯨꯅ ꯉꯥꯁꯤ ꯐꯥꯔꯒ ꯌꯣꯟꯕ ꯕ꯭ꯌꯨꯖꯤꯅꯦꯁꯁꯤꯅ ꯈ꯭ꯋꯥꯏꯗꯒꯤ ꯂꯩꯔꯤꯕ ꯊꯕꯛꯅꯤ ꯕ꯭ꯌꯨꯖꯤꯅꯦꯁ ꯑꯃꯅꯤ ꯍꯥꯏꯅ ꯇꯥꯏꯌꯦ